ꯌꯨ ꯄꯤ ꯑꯥꯏ ꯍꯥꯏꯕ ꯃꯔꯝꯁꯤꯗ ꯑꯩꯅ ꯑꯗꯨꯝ ꯅꯈꯣꯏꯉꯣꯟꯗ ꯋꯥꯍꯩ ꯑꯃꯅꯤ ꯊꯝꯖꯅꯤꯡꯉꯤ ꯑꯗꯨꯗꯤ ꯍꯧꯖꯤꯛꯀꯥꯟꯁꯤ ꯑꯩꯈꯣꯏꯁꯤ ꯏꯁꯃꯥꯔꯠ ꯐꯣꯟꯕꯨ ꯂꯩꯔꯗꯤ ꯄꯩꯁꯥ ꯄꯣꯀꯦꯠꯇ ꯀꯔꯤꯁꯨ ꯌꯥꯎꯗ꯭ꯔꯁꯨ ꯅꯪ ꯏꯁꯃꯥꯔꯠ ꯐꯣꯟ ꯌꯥꯎꯔꯗꯤ ꯌꯨ ꯄꯤ ꯑꯥꯏꯅ ꯑꯗꯨꯝ ꯑꯦꯀꯥꯎꯟꯗ ꯇ꯭ꯔꯥꯟꯖꯦꯛꯁꯟ ꯇꯧꯔꯒ ꯁꯤꯖꯤꯟꯅꯕ ꯌꯥꯕꯅꯤ ꯍꯧꯖꯤꯛꯀꯥꯟꯗꯤ ꯑꯗꯨꯒꯤꯅ ꯌꯨ ꯄꯤ ꯑꯥꯏ ꯑꯦꯀꯥꯎꯟꯁꯦ ꯂꯩꯔꯗꯤ ꯌꯥꯝ ꯀꯥꯟꯅꯕ ꯊꯕꯛꯅꯤ ꯑꯗꯨ ꯅꯪ ꯏꯁꯃꯥꯔꯠ ꯐꯣꯟ ꯂꯩꯔꯗꯤ ꯍꯧꯖꯤꯛꯀꯥꯟ ꯌꯨ ꯄꯤ ꯑꯥꯏ ꯂꯤꯡꯛ ꯇꯧꯔꯒ ꯆꯠꯊꯣꯛ ꯆꯠꯁꯤꯟꯗ ꯑꯣꯏꯔꯣ ꯑꯃꯗ ꯑꯣꯏꯔꯣ ꯅꯪ ꯑꯗꯨꯝ ꯐꯣꯟꯅ ꯏꯁꯃꯥꯔꯠ ꯐꯣꯟꯗꯨꯅ ꯑꯗꯨꯝ ꯁꯤꯖꯤꯟꯅꯕ ꯌꯥꯕꯅꯤ ꯄꯣꯀꯦꯠꯇ ꯅꯪ ꯂꯨꯄꯥ ꯑꯃꯐꯥꯎꯕꯁꯨ ꯆꯪꯗ꯭ꯔꯁꯨ ꯅꯪ ꯕꯖꯥꯔ ꯀꯨꯝꯂꯒ ꯃꯁꯝ ꯀꯛꯄ ꯑꯣꯏꯔꯣ ꯁꯣꯄꯤꯡ ꯇꯧꯕ ꯑꯣꯏꯔꯣ ꯍꯧꯖꯤꯛꯀꯥꯟ ꯌꯨ ꯄꯤ ꯑꯥꯏꯅ ꯑꯌꯥꯝꯕ ꯇ꯭ꯔꯥꯟꯖꯦꯛꯁꯟ ꯇꯧꯅꯕꯅꯤ ꯑꯗꯨꯒ ꯌꯨ ꯄꯤ ꯑꯥꯏꯁꯤ ꯌꯥꯝ ꯀꯥꯟꯅꯕꯅꯤ ꯑꯗꯣ ꯅꯪꯒꯤ ꯆꯠꯊꯣꯛ ꯆꯠꯁꯤꯟꯗꯁꯨ ꯂꯣꯏꯅ ꯁꯤꯖꯤꯟꯅꯕ ꯌꯥꯕ